ꯈꯨꯡꯒꯪꯒꯤ ꯃꯐꯝꯁꯤꯡꯗ ꯄꯥꯜꯂꯤꯕ ꯂꯩꯉꯥꯛꯅ ꯑꯩꯈꯣꯏꯒꯤ ꯗꯤꯕ꯭ꯂꯞꯃꯦꯟ ꯍꯥꯏꯕꯗꯤ ꯆꯥꯎꯈꯠꯄ ꯈꯨꯟꯅꯥꯏ ꯑꯃ ꯑꯣꯏꯍꯟꯒꯦ ꯍꯥꯏꯔꯒꯗꯤ ꯂꯩꯔꯤꯕ ꯈꯨꯡꯒꯪ ꯑꯗꯨꯒꯤ ꯂꯝꯕꯤ ꯊꯣꯡ ꯏꯊꯩ ꯂꯩꯈꯣꯡ ꯑꯩꯈꯣꯏꯒꯤ ꯊꯝꯕ ꯑꯃꯗꯤ ꯂꯝꯕꯤ ꯊꯣꯡꯁꯤ ꯃꯔꯥꯡ ꯀꯥꯏꯅ ꯐꯍꯟꯕ ꯑꯃꯗꯤ ꯍꯦꯜꯊ ꯁꯦꯛꯇꯔꯒꯤ ꯑꯌꯥꯝꯕꯅ ꯐꯒꯠꯍꯟꯕ ꯂꯝꯕꯤ ꯊꯣꯡ ꯐꯠꯇꯕ ꯇꯥꯔꯒꯗꯤ ꯆꯥꯎꯈꯠꯄ ꯈꯨꯟꯅꯥꯏ ꯑꯃ ꯄꯨꯔꯛꯄ ꯉꯝꯃꯣꯏ ꯑꯐꯕ ꯀꯔꯤꯒꯨꯝꯕ ꯂꯝꯕꯤ ꯊꯣꯡ ꯐꯠꯇꯕ ꯇꯥꯔꯒꯗꯤ ꯑꯅꯥ ꯂꯥꯏꯌꯦꯡ ꯀꯔꯤꯒꯨꯝꯕ ꯍꯣꯁꯄꯤꯇꯥꯜꯗ ꯄꯨꯕ ꯃꯇꯝꯗ ꯑꯅꯥꯕꯗꯨꯕꯨ ꯌꯥꯝꯅ ꯑꯋꯥꯕ ꯃꯥꯏꯌꯣꯛꯅꯒꯅꯤ ꯂꯝꯕꯤ ꯊꯣꯡ ꯐꯔꯤꯕ ꯃꯈꯩ ꯃꯇꯝ ꯈꯨꯗꯤꯡꯃꯛꯇ ꯑꯩꯈꯣꯏ ꯍꯤꯔꯝ ꯈꯨꯗꯤꯡꯃꯛꯇ ꯃꯥꯡꯖꯤꯟ ꯊꯥꯅ ꯊꯕꯛ ꯑꯃ ꯆꯠꯄ ꯑꯣꯏꯔꯣ ꯑꯦꯅꯤ ꯍꯤꯔꯝ ꯈꯨꯗꯤꯡꯃꯛꯇ ꯌꯥꯝꯅ ꯊꯨꯅ ꯌꯥꯝ ꯑꯊꯨꯕꯗ ꯇꯧꯕ ꯉꯝꯒꯅꯤ ꯑꯗꯨꯒ ꯍꯦꯜꯊ ꯁꯦꯛꯇꯔꯁꯤ ꯈꯨꯡꯒꯪꯁꯤꯗ ꯃꯄꯨꯡ ꯐꯥꯅ ꯃꯇꯤꯛ ꯆꯥꯅ ꯊꯝꯕꯤꯕ ꯇꯥꯔꯒꯗꯤ ꯈꯨꯡꯒꯪꯗꯨꯗ ꯂꯩꯔꯤꯕ ꯄ꯭ꯔꯖꯥ ꯈꯨꯗꯤꯡꯃꯛ ꯑꯊꯥꯞꯄꯗ ꯑꯅꯥꯕꯗꯨ ꯄꯨꯅꯕ ꯍꯣꯠꯅꯕꯗ ꯑꯋꯥꯕ ꯀꯌꯥ ꯃꯔꯨꯝ ꯃꯥꯏꯌꯣꯛꯅꯕꯗꯨ ꯈꯨꯡꯒꯪꯗꯨꯗ ꯂꯩꯕ ꯇꯥꯔꯒꯗꯤ ꯃꯗꯨꯒꯤ ꯑꯋꯥꯕ ꯃꯥꯏꯌꯣꯛꯅꯕꯗꯨ ꯀꯣꯛꯀꯅꯤ ꯑꯗꯨꯒ ꯑꯩꯈꯣꯏꯅ ꯀꯔꯤꯒꯨꯝꯕ ꯃꯇꯝꯗ ꯈꯨꯡꯒꯪꯅꯤ ꯍꯥꯏꯗꯨꯅ ꯄꯣꯂꯤꯇꯤꯀꯦꯜ ꯄꯥꯔꯇꯤꯁꯤꯡꯅ ꯑꯗꯨꯒꯨꯝꯂꯕ ꯈꯨꯡꯒꯪ ꯑꯁꯤꯗ ꯑꯩꯈꯣꯏꯒꯤ ꯕꯣꯇꯤꯡ ꯔꯥꯏꯠꯇꯨꯈꯛꯈꯛ ꯂꯧꯔꯒ ꯉꯥꯏꯍꯥꯛ ꯉꯥꯏꯍꯥꯛ ꯄꯩꯁꯥꯒꯨꯝꯕ ꯀꯔꯤꯒꯨꯝꯕ ꯈꯔ ꯇꯧꯔꯒ ꯑꯗꯨꯃꯥꯏꯅ ꯇꯧꯔꯒ ꯕꯣꯇꯤꯡ ꯔꯥꯏꯠꯇꯨ ꯈꯛꯇ ꯂꯧꯔꯒ ꯑꯗꯨꯒ ꯃꯈꯣꯏꯒꯤ ꯍꯛꯇꯨꯅ ꯃꯠꯂꯒ ꯑꯗꯨꯃꯥꯏꯅ ꯈꯨꯡꯒꯪꯗ ꯆꯥꯎꯈꯠ ꯊꯧꯔꯥꯡꯒꯤ ꯗꯤꯕꯂꯞ ꯇꯧꯕ ꯌꯥꯕ ꯍꯦꯜꯊꯒꯤ ꯑꯃꯗꯤ ꯏꯁꯤꯡ ꯐꯪꯗꯗꯅ ꯇꯣꯇꯤ ꯏꯁꯤꯡ ꯊꯛꯄ ꯐꯪꯗꯕ ꯀꯌꯥꯃꯔꯨꯝ ꯃꯥꯏꯌꯣꯛꯅꯔꯒ ꯂꯩꯔꯤꯕꯁꯤ ꯑꯁꯤꯒꯨꯝꯕ ꯀꯌꯥ ꯃꯔꯨꯝꯁꯤꯕꯨ ꯈꯨꯡꯒꯪꯗ ꯃꯄꯨꯡ ꯐꯥꯅ ꯐꯪꯍꯟꯕ ꯇꯥꯔꯒꯗꯤ ꯆꯥꯎꯈꯠꯄ ꯈꯨꯡꯒꯪ ꯑꯃ ꯑꯣꯏꯔꯛꯀꯅꯤ ꯑꯗꯨꯅ ꯑꯁꯤꯒꯨꯝꯕ ꯏꯁꯤꯡ ꯊꯛꯄ ꯐꯪꯗꯕ ꯍꯦꯜꯊꯒꯤ ꯑꯋꯥꯠꯄ ꯀꯌꯥꯃꯔꯨꯝ ꯂꯝꯕꯤ ꯊꯣꯡ ꯐꯠꯇꯕ ꯀꯌꯥꯃꯔꯨꯝꯁꯤꯅ ꯈꯨꯡꯒꯪꯗ ꯂꯩꯔꯤꯕ ꯄ꯭ꯔꯖꯥꯁꯤꯡꯅ ꯑꯋꯥꯕ ꯀꯌꯥ ꯃꯥꯏꯌꯣꯛꯅꯔꯒ ꯑꯗꯨꯒꯨꯝꯂꯕ ꯆꯥꯎꯈꯠꯄ ꯉꯝꯗꯕ ꯈꯨꯡꯒꯪ ꯑꯃ ꯑꯣꯏꯔꯒ ꯂꯩꯔꯤꯕꯅꯤ